ꯍꯜꯂꯣ ꯁꯤ ꯂꯕꯂꯤ ꯀꯦꯐꯦꯒꯤ ꯑꯣꯏꯕꯤꯔꯕꯣ ꯑꯩ ꯉꯁꯥꯏ ꯄꯨꯡ ꯍꯧꯖꯤꯛꯀꯤ ꯉꯥꯛꯇꯪ ꯃꯃꯥꯡꯗ ꯑꯩꯅ ꯑꯆꯥꯄꯣꯠ ꯈꯔ ꯑꯣꯗꯔ ꯇꯧꯖꯈꯤꯕꯅꯦ ꯑꯗꯨ ꯇꯨ ꯑꯋꯥꯔꯁꯃꯨꯛ ꯐꯥꯔꯦ ꯗꯦꯂꯤꯕꯔ ꯇꯧꯔꯛꯇꯕ ꯑꯗꯨ ꯀꯃꯥꯏꯅ ꯇꯧꯔꯤꯒꯦꯅ ꯀꯣꯜ ꯇꯧꯖꯔꯛꯄꯅꯦ ꯑꯣ ꯌꯥꯝ ꯅꯨꯡꯉꯥꯏꯖꯔꯦ ꯑꯗꯨꯗꯤ ꯑꯩꯅ ꯗꯦꯂꯤꯕꯔ ꯇꯧꯃꯜꯂꯛꯇꯕꯗꯨꯗ ꯀꯣꯜ ꯇꯧꯔꯒ ꯍꯪꯂꯛꯄꯅꯦ ꯆꯠꯈ꯭ꯔꯗꯤ ꯌꯥꯔꯦ ꯑꯗꯨꯝ ꯌꯧꯖꯔꯛꯑꯁꯅꯤ ꯑꯗꯣ ꯖꯤꯄꯦ ꯑꯣꯏꯅ ꯇꯧꯔꯣꯔꯥ ꯀꯦꯁ ꯑꯣꯏꯅ ꯑꯗꯨꯝ ꯄꯤꯔꯒꯦ ꯀꯌꯥꯃꯨꯛ ꯁꯦꯜꯗꯨ ꯇꯥꯔꯒꯦ ꯑꯗꯨꯝ ꯄꯤꯔꯛꯑꯒꯦ ꯃꯉꯣꯟꯗ ꯍꯣꯏ ꯍꯣꯏ ꯁꯥꯎ ꯌꯥꯗꯦ ꯑꯗꯨꯝ ꯑꯩ ꯗꯦꯂꯤꯕꯔ ꯇꯧꯃꯜꯂꯛꯇꯕꯗꯨꯗ ꯁꯨꯝ ꯀꯣꯜ ꯇꯧꯔꯒ ꯈꯪꯅꯤꯡꯗꯅ ꯍꯪꯂꯛꯄꯅꯦ